ꯍꯧꯖꯤꯛ ꯑꯩꯈꯣꯏꯅ ꯂꯩꯍꯥꯎ ꯈꯨꯠꯁꯦꯝꯒꯤ ꯍꯥꯔ ꯌꯥꯎꯗꯅ ꯀꯔꯝ ꯍꯥꯏꯅ ꯁꯤꯖꯤꯟꯅꯒꯦ ꯍꯥꯏꯕꯗꯨ ꯀꯔꯝ ꯍꯥꯏꯅ ꯍꯦꯟꯒꯠꯀꯦ ꯍꯥꯏꯕꯗꯨ ꯑꯗꯨ ꯑꯗꯨꯁꯦ ꯃꯗꯨꯁꯦ

ꯃꯊꯛꯇ ꯂꯩꯕꯥꯛꯅ ꯑꯗꯨꯝ ꯄꯨꯔꯒ ꯀꯣꯕꯔ ꯇꯧꯔꯒ ꯑꯗꯨꯝ ꯊꯝꯂꯗꯤ ꯅꯥꯄꯤꯗꯨ ꯍꯣꯔꯦꯟ ꯄꯣꯡꯕ ꯂꯣꯏꯕ ꯃꯇꯝꯗ ꯍꯥꯔꯗꯣ ꯌꯥꯝ ꯐꯒꯠꯀꯅꯤ ꯑꯗꯨꯒ ꯑꯩꯈꯣꯏ

ꯍꯧꯖꯤꯛ ꯑꯩꯈꯣꯏꯅ ꯌꯨꯝꯗꯒꯤ ꯌꯦꯟꯒꯨꯝꯕ ꯑꯣꯛꯀꯨꯝꯕ ꯁꯟ ꯏꯔꯣꯏꯒꯨꯝꯕ ꯁꯦꯡꯕ ꯁꯦꯝꯔꯒ ꯂꯩꯕꯁꯦ ꯑꯩꯈꯣꯏ ꯌꯨꯝꯗ ꯂꯩꯕꯁꯦ ꯑꯗꯨ ꯑꯣꯛꯊꯤ ꯅꯠꯇ꯭ꯔꯒ ꯌꯦꯟꯊꯤ ꯁꯟꯊꯤ ꯏꯔꯣꯏꯊꯤ ꯑꯗꯨꯒꯨꯝꯕꯅ

ꯑꯩꯈꯣꯏ ꯂꯩꯕꯥꯛꯇ ꯊꯥꯔꯗꯤ ꯂꯩꯕꯥꯛꯀꯤ ꯐꯔꯇꯤꯂꯤꯇꯤꯗꯣ ꯍꯦꯟꯒꯠꯀꯅꯤ ꯑꯗꯨꯒ ꯑꯩꯈꯣꯏꯅ ꯍꯧꯖꯤꯛ ꯁꯦꯟꯊꯦꯇꯤꯛ ꯑꯥ ꯗꯨꯀꯥꯟꯗꯒꯤ ꯗꯨꯀꯥꯟꯗꯒꯤ ꯂꯧꯕꯒꯤ ꯍꯥꯔ ꯂꯧꯕꯗꯨ ꯍꯦꯟꯅ ꯑꯩꯈꯣꯏ ꯌꯨꯝꯗꯒꯤ ꯑꯗꯨꯝ ꯄꯨꯊꯣꯛꯔꯒ ꯇꯧꯕꯗꯨꯅ ꯂꯩꯕꯥꯛꯀꯤ ꯂꯩꯍꯥꯎꯗꯨ ꯑꯗꯨꯅ ꯍꯦꯟꯒꯠꯀꯅꯤ ꯍꯥꯏꯅ ꯑꯩꯅ ꯈꯜꯂꯤ